ꯑꯩꯒꯤ ꯆꯥꯛꯈꯨꯝꯗ ꯂꯩꯕ ꯀꯣꯜꯂꯤꯛ ꯃꯈꯜ ꯍꯥꯏꯔꯒꯗꯤ ꯆꯐꯨ ꯔꯥꯏꯁ ꯀꯨꯀꯔ ꯈꯥꯕꯩ ꯈꯥꯕꯩ ꯑꯗꯒꯤ ꯇꯦꯡꯀꯣꯠ ꯆꯥ ꯒ꯭ꯂꯥꯁ ꯑꯗꯒꯤ ꯀꯣꯔꯐꯨ ꯆꯦꯒꯞ ꯃꯁꯤ ꯃꯈꯜꯁꯤꯡꯁꯤ ꯂꯣꯏꯅ ꯂꯩꯔꯦ ꯑꯗꯨ ꯃꯍꯥꯛꯀꯤ ꯁꯤꯖꯤꯟꯅꯐꯝ ꯍꯥꯏꯔꯗꯤ ꯆꯐꯨꯒꯤ ꯆꯐꯨꯁꯤꯗ ꯑꯩꯈꯣꯏꯅ ꯆꯥꯛ ꯊꯣꯡꯉꯤ ꯏꯁꯤꯡ ꯁꯧꯍꯜꯂꯤ ꯑꯗꯒꯤ ꯏꯟꯖꯥꯡ ꯊꯣꯡꯉꯤ

ꯑꯦꯅꯤ ꯃꯇꯝꯗ ꯁꯤꯖꯤꯟꯅꯕ ꯌꯥꯕ ꯏꯁꯤꯡ ꯁꯧꯍꯟꯒꯦꯁꯨ ꯆꯥꯛ ꯊꯣꯡꯒꯦꯁꯨ ꯆꯐꯨꯗ ꯊꯣꯡꯉꯤ ꯑꯗꯨꯒ ꯑꯦꯟꯖꯥꯡ ꯊꯣꯡꯕꯒꯤꯁꯨ ꯆꯐꯨꯗ ꯑꯗꯨꯝ ꯊꯣꯡꯉꯤ ꯈꯥꯡ ꯂꯩꯔꯦ ꯈꯥꯡꯁꯤꯗ ꯏꯟꯖꯥꯡ ꯊꯣꯡꯉꯤ ꯑꯗꯒꯤ ꯑꯍꯥꯎꯕ ꯇꯥꯎꯕ ꯌꯥꯕ ꯈꯥꯡꯗ ꯊꯣꯡꯉꯤ ꯑꯗꯩ ꯈꯥꯕꯩ ꯈꯥꯕꯩꯁꯤꯅ ꯑꯣꯠꯂꯤ ꯀꯣꯠꯄ ꯌꯥꯏ ꯂꯧꯊꯣꯛꯄ ꯌꯥꯏ ꯔꯥꯏꯁ ꯀꯨꯀꯔ ꯂꯩ ꯔꯥꯏꯁ ꯀꯨꯀꯔꯁꯤꯗꯅ ꯆꯥꯛ ꯊꯣꯡꯉꯤ ꯏꯟꯖꯥꯡ ꯐꯨꯠꯂꯤ ꯑꯗꯩ ꯏꯁꯤꯡ ꯁꯧꯍꯟꯕ ꯌꯥꯏ ꯃꯥꯒꯤ ꯀꯥꯟꯅꯕꯁꯦ ꯑꯗꯒꯤ ꯒ꯭ꯂꯥꯁ ꯂꯩ ꯒ꯭ꯂꯥꯁꯁꯤꯅ ꯏꯁꯤꯡ ꯊꯛꯄ ꯌꯥꯏ ꯆꯥ ꯊꯛꯅꯉꯥꯏꯒꯤ ꯂꯩ ꯆꯦꯒꯞ ꯂꯩ ꯆꯦꯒꯞꯁꯤꯅ ꯑꯩꯈꯣꯏ ꯆꯞꯅꯉꯥꯏꯒꯤ ꯏꯟꯁꯥꯡ ꯑꯁꯥꯕ ꯃꯩꯊꯛꯇ ꯂꯩꯕ ꯑꯁꯥꯕꯗꯣ ꯊꯥꯡꯗꯣꯛ ꯊꯥꯡꯖꯤꯟ ꯊꯧꯕꯗ ꯁꯤꯖꯤꯟꯅꯩ ꯑꯗꯒꯤ ꯒ꯭ꯌꯥꯁ ꯏꯁꯇꯣꯞ ꯂꯩ ꯑꯗꯨꯅ ꯆꯥꯛ ꯏꯁꯤꯡ ꯊꯣꯡꯕꯗ ꯁꯤꯖꯤꯟꯅꯩ